ꯅꯣꯡꯃ ꯑꯩꯈꯣꯏ ꯃꯌꯥꯝꯁꯦ ꯄꯤꯛꯅꯤꯡ ꯑꯃ ꯆꯠꯁꯦꯅ ꯑꯩꯈꯣꯏꯁꯤ ꯍꯥꯏꯗꯤ ꯀꯣꯏꯕ ꯍꯥꯏꯇꯥꯔꯦ ꯑꯩꯈꯣꯏ ꯃꯌꯥꯝ ꯆꯠꯃꯤꯟꯅꯩ ꯑꯗꯨꯗ ꯆꯥꯛ ꯊꯣꯡꯕꯗꯨꯗ ꯀꯣꯔꯐꯨꯗ ꯆꯥꯛ ꯊꯣꯡꯕꯗꯣ ꯃꯌꯥꯝꯁꯤ ꯈꯤꯇꯪ ꯍꯩꯐꯥꯠꯇꯕ ꯌꯥꯎꯕꯗꯒꯤ ꯆꯐꯨꯗꯨ ꯑꯩꯅ ꯊꯣꯡꯕꯗ ꯑꯗꯨꯝ ꯇꯥꯔꯦ ꯑꯗꯨꯅ ꯆꯥꯛꯁꯤ ꯊꯣꯡꯅꯕ ꯍꯣꯠꯅꯕꯗ ꯑꯩꯁꯨ ꯇꯣꯏꯅ ꯊꯣꯡꯕꯗꯤ ꯅꯠꯇꯕꯅꯤꯅ ꯍꯣꯏ ꯊꯣꯡꯕꯨꯗꯤ ꯊꯣꯡꯉꯦ ꯑꯗꯨꯕꯨ ꯃꯌꯥꯝꯒꯤ ꯆꯥꯛ ꯊꯣꯡꯕ ꯍꯥꯏꯁꯤꯗꯤ ꯈꯤꯇꯪ ꯂꯨꯏꯌꯦꯕ ꯑꯗꯨꯅ ꯆꯐꯨꯗ ꯊꯣꯡꯕꯗ ꯑꯩꯁꯦ ꯑꯩꯅ ꯍꯥꯟꯅ ꯊꯣꯡꯈꯤꯕꯗꯨ ꯅꯤꯡꯁꯤꯡꯂꯒ ꯇꯞꯅ ꯇꯞꯅ ꯑꯗꯨꯝ ꯊꯣꯡꯗꯤ ꯊꯣꯡꯒꯠꯂꯦ ꯑꯗꯩ ꯊꯣꯡ ꯂꯣꯏꯔ ꯀꯥꯟꯗꯨꯗ ꯆꯥꯛꯇꯣ ꯌꯥꯝꯅꯕꯨꯗꯤ ꯍꯥꯎꯔꯝꯃꯤ ꯃꯄꯥꯕꯨꯗꯤ ꯌꯥꯝ ꯆꯥꯈ꯭ꯔꯦ ꯑꯗꯣ ꯃꯌꯥꯝꯒꯤꯅꯤꯅ ꯑꯩꯁꯨ ꯈꯤꯇꯪꯗꯤ ꯊꯋꯥꯏ ꯋꯥꯅ ꯍꯣꯠꯅꯖꯩ ꯑꯗꯣ

ꯑꯗꯨꯒ ꯁꯤ ꯍꯥꯞꯁꯤ ꯁꯤ ꯁꯨꯝ ꯇꯧꯁꯤ ꯍꯥꯏꯗꯣ ꯑꯩꯈꯣꯏ ꯃꯈꯩ ꯇꯥꯟꯅꯔꯦ ꯑꯗꯨꯒ ꯑꯩꯈꯣꯏꯁꯦ ꯐꯖꯅꯗꯤ ꯁꯦꯝꯃꯤꯟꯅꯔꯕ ꯃꯇꯨꯡꯗ ꯊꯣꯡꯑꯦ ꯊꯣꯡ ꯊꯥꯛ ꯂꯣꯏꯔꯕ ꯃꯇꯨꯡꯗꯕꯨꯗꯤ ꯑꯩꯈꯣꯏꯁꯦ ꯌꯥꯝ ꯍꯔꯥꯎꯅ ꯅꯨꯡꯉꯥꯏꯅ ꯅꯨꯃꯤꯠꯇꯨꯒꯤ ꯑꯣꯏꯅꯗꯤ ꯆꯥꯃꯤꯟꯅꯔꯦ ꯑꯗꯨ ꯃꯣꯏꯅꯁꯨ ꯌꯥꯝ ꯊꯥꯒꯠꯂꯦ ꯅꯪ ꯊꯣꯡꯂꯤꯁꯦ ꯌꯥꯝ ꯐꯔꯛꯑꯦ ꯍꯥꯏꯅ ꯑꯗꯣ ꯅꯨꯃꯤꯠꯇꯨꯗꯤ ꯑꯩꯍꯣꯏ ꯁꯤꯡꯅ ꯊꯣꯡꯈꯤ ꯍꯥꯏꯗꯤ ꯃꯌꯥꯝꯒꯤꯗꯣ ꯑꯩꯈꯣꯏ ꯁꯤꯡ ꯈꯔ ꯄꯨꯔ ꯆꯠꯄꯅꯤ ꯑꯗꯣ ꯁꯤꯡꯗꯨꯅ ꯊꯣꯡꯕꯗꯣ ꯑꯩꯈꯣꯏꯁꯤ ꯃꯩꯁꯤ ꯐꯖꯅ ꯌꯥꯡꯉꯦ ꯃꯩꯗꯣ ꯌꯥꯝ ꯐꯖꯅ ꯌꯥꯡꯂꯕꯅꯤꯅ ꯆꯥꯛꯇꯨꯁꯨ ꯊꯨꯅ ꯃꯨꯜꯂꯦ ꯊꯨꯅ ꯃꯨꯜꯂꯒ ꯑꯃꯨꯛꯁꯨ ꯑꯃꯨꯛ ꯃꯌꯥꯝ ꯃꯥꯅꯗꯅ ꯁꯦꯝꯃꯤꯟꯅꯔꯕꯅꯤꯅ ꯏꯟꯖꯥꯡꯁꯤꯡꯗꯨꯁꯨ ꯌꯥꯝ ꯊꯨꯅ ꯃꯨꯟꯕ ꯑꯣꯏꯈꯤ ꯑꯗꯨ ꯅꯨꯃꯤꯠꯇꯨꯒꯤ ꯑꯩꯈꯣꯏꯒꯤ ꯀꯣꯏꯕ ꯆꯠꯄꯗꯣ ꯌꯥꯝꯅ ꯃꯄꯨꯡ ꯐꯥꯅ ꯅꯨꯡꯉꯥꯏꯅ ꯑꯩꯈꯣꯏꯁꯦ ꯂꯣꯏꯔꯒ ꯍꯟꯃꯤꯟꯅꯔꯛꯑꯦ